ꯎꯝ ꯍꯜꯂꯣ ꯑꯥ ꯁꯤ ꯄꯨꯂꯤꯁ ꯏꯁꯇꯦꯁꯟ ꯑꯣꯏꯕꯤꯔꯕꯣ ꯁꯥꯔ ꯑꯩꯉꯣꯟꯗ ꯍꯟꯗꯛ ꯃꯔꯛꯁꯤ ꯏꯅꯧ ꯅꯧꯅ ꯑꯩꯉꯣꯟꯗ ꯑꯟꯅꯣꯟ ꯅꯝꯕꯔ ꯑꯃ ꯂꯥꯛꯑꯒ ꯑꯩꯉꯣꯟꯗ ꯈꯔ ꯄ꯭ꯔꯣꯕ꯭ꯂꯦꯝ ꯑꯃ ꯑꯣꯏꯕ ꯑꯩꯉꯣꯟꯗ ꯄꯩꯁꯥꯒꯤ ꯗꯤꯃꯥꯟꯒꯨꯝꯕ ꯑꯃ ꯌꯥꯝ ꯇꯣꯏꯅ ꯇꯧꯔꯛꯄ ꯑꯗꯣ ꯃꯁꯤ ꯀꯔꯝ ꯍꯥꯏꯅ ꯇꯧꯒꯗꯒꯦꯅ ꯑꯩ ꯁꯥꯔꯗ ꯀꯣꯜꯁꯤ ꯇꯧꯖꯔꯛꯄꯅꯦ ꯑꯍꯣꯏ ꯍꯣꯏ ꯑꯩ ꯃꯥꯒ ꯋꯥꯔꯤ ꯁꯥꯈꯤꯕꯒꯤ ꯔꯦꯀꯣꯔꯠꯁꯨ ꯂꯩ ꯑꯗꯨꯒ ꯃꯥꯒꯤ ꯅꯝꯕꯔꯁꯨ ꯂꯩ ꯑꯗꯨꯒ ꯑꯩꯉꯣꯟꯗ ꯄꯩꯁꯥꯗꯣ ꯌꯥꯝ ꯗꯤꯃꯥꯟ ꯌꯥꯝ ꯆꯥꯎꯅ ꯇꯧꯔꯛꯑꯦ ꯑꯗꯨꯒ ꯅꯝꯕꯔꯁꯦ ꯄꯩꯁꯥꯗꯣ ꯃꯣꯏꯅ ꯎꯝ ꯂꯥꯛ ꯇꯔꯥ ꯀꯨꯟ ꯄꯤꯌꯨ ꯍꯥꯏꯕꯒꯤ ꯗꯤꯃꯥꯟ ꯇꯧꯔꯛꯑꯦ ꯅꯠꯇ꯭ꯔꯗꯤ ꯑꯩꯉꯣꯟꯗ ꯁꯨꯃꯥꯏꯅ ꯊ꯭ꯔꯦꯇꯟ ꯈꯔ ꯂꯥꯛꯄ ꯑꯩ ꯀꯩꯗꯧꯒꯅꯤ ꯈꯣꯠꯀꯅꯤ ꯀꯤꯠꯅꯦꯞ ꯇꯧꯅꯤ ꯐꯥꯅꯤ ꯈꯣꯠꯅꯤ ꯍꯥꯏꯕꯅꯆꯤꯡꯕ ꯌꯥꯝ ꯂꯥꯛꯄ ꯑꯗꯣ ꯑꯩ ꯑꯗꯨꯗ ꯑꯩꯅ ꯄꯥꯈꯠꯇꯅ ꯑꯩ ꯁꯥꯔꯗ ꯀꯝꯄ꯭ꯂꯦꯝ ꯁꯤꯃ ꯇꯧꯍꯧꯕꯅ ꯐꯒꯗ꯭ꯔꯥꯅ ꯑꯩ ꯑꯥ ꯀꯣꯜ ꯇꯧꯖꯔꯛꯄꯅꯦ ꯑꯣ ꯐꯔꯦ ꯐꯔꯦ ꯑꯗꯨꯗꯤ ꯍꯌꯦꯡ ꯑꯌꯨꯛ ꯑꯩ ꯄꯨꯡ ꯇꯔꯥꯗ ꯑꯗꯨꯝ ꯂꯥꯛꯆꯔꯒꯦꯀꯣ ꯁꯥꯔꯒ ꯑꯗꯨꯝ ꯐꯪꯅꯒꯗꯕ ꯅꯠꯇ꯭ꯔꯣ ꯎꯝ ꯎꯝ ꯎꯝ ꯍꯣꯏ ꯍꯣꯏ ꯌꯥꯏ ꯁꯥꯔ ꯐꯔꯦ ꯐꯔꯦ ꯎꯝ ꯊꯝꯖꯔꯒꯦ ꯁꯥꯔ ꯎꯝ